ꯍꯂꯣ ꯎꯝ ꯆꯤꯆꯦ ꯑꯩꯁꯨ ꯀꯩ ꯗꯤꯜꯂꯤꯗꯒꯤ ꯂꯥꯛꯄꯅꯦꯕꯀꯣ ꯑꯗꯨ ꯃꯅꯤꯄꯨꯔꯗ ꯊꯨꯡꯉꯔꯦ ꯑꯗꯨ ꯃꯣꯔꯦꯗ ꯑꯩꯁꯦ ꯆꯪꯒꯦ ꯇꯧꯕꯅꯤ ꯑꯗꯨ ꯒꯦꯠꯇꯣ ꯍꯥꯡꯕ꯭ꯔ ꯀꯃꯥꯏꯅ ꯇꯧꯕꯅꯣ ꯑꯣ ꯄꯣꯠ ꯆꯩ ꯇꯥꯡꯉꯦ ꯍꯥꯏꯁꯤ ꯕ꯭ꯂꯥꯡꯀꯦꯠꯀꯨꯝꯕꯗꯣ ꯃꯃꯜ ꯀꯌꯥ ꯂꯩꯒꯦ ꯀꯃꯥꯏꯅ ꯇꯧꯕꯅꯣ ꯑꯣ ꯕ꯭ꯂꯥꯡꯀꯦꯠ ꯅꯠꯇꯕ ꯑꯇꯣꯞꯄ ꯇꯤ ꯃꯦꯀꯔꯒꯨꯝꯕꯗꯨꯗꯤ ꯃꯃꯜ ꯀꯌꯥꯝ ꯂꯩꯕꯅꯣ ꯆꯤꯆꯦ ꯈꯪꯗ꯭ꯔꯣ ꯎꯝ ꯑꯣ ꯑꯇꯣꯞꯄ ꯄꯣꯠ ꯆꯩꯒꯨꯝꯕ ꯑꯍꯣꯡꯕ ꯑꯣꯐꯔꯒꯨꯝꯕ ꯊꯥꯕ ꯂꯩꯇꯕ꯭ꯔꯣ ꯎꯝ ꯎꯝ ꯑꯣ ꯌꯣꯡꯆꯥꯛꯁꯤ ꯃꯃꯟ ꯀꯌꯥꯝ ꯂꯩꯕꯅꯣ ꯎꯝ ꯑꯗꯨ ꯆꯦꯆꯦ ꯍꯧꯖꯤꯛ ꯑꯩꯅ ꯃꯣꯔꯦꯗ ꯂꯥꯛꯄꯗ ꯑꯦꯅꯤ ꯃꯇꯝꯗ ꯒꯦꯠꯇꯨ ꯍꯥꯡꯕꯤꯒꯗ꯭ꯔꯥ ꯀꯃꯥꯏ ꯃꯥꯒꯤ ꯍꯥꯡꯕꯒꯤ ꯄꯨꯡꯁꯤꯡꯒꯨꯝꯕ ꯂꯩꯕ꯭ꯔꯥ ꯑꯣ ꯆꯪꯉꯛꯄꯗ ꯃꯥꯒꯤ ꯗꯣꯀꯨꯃꯦꯟ ꯀꯩꯀꯥ ꯁꯨꯝ ꯆꯪꯕ ꯆꯦꯆꯥꯡꯒꯨꯝꯕ ꯆꯪꯕ꯭ꯔꯣ ꯑꯗꯨ ꯌꯣꯡꯆꯥꯛ ꯅꯠꯇꯕ ꯑꯇꯣꯞꯄ ꯄꯣꯠ ꯆꯩ ꯃꯣꯔꯦꯗ ꯐꯪꯕ ꯂꯩꯗꯅ ꯑꯗꯨꯒꯨꯝꯕꯗꯨ ꯎꯝ ꯑꯗꯨ ꯄꯣꯠ ꯆꯩ ꯐꯪꯕ ꯃꯃꯤꯡ ꯈꯔ ꯑꯗꯨꯝ ꯍꯥꯏꯔꯛꯎꯅꯦ ꯈꯪꯍꯜꯂꯛꯎꯅꯦ ꯑꯗꯨ ꯈꯔ ꯂꯧꯒꯦꯅ ꯇꯧꯕꯅꯤ ꯎꯝ ꯑꯣ ꯑꯗꯨ ꯔꯥꯏꯁ ꯀꯨꯀꯔꯒꯨꯝꯕ ꯇꯤ ꯃꯦꯀꯔꯒꯨꯝꯕꯗꯨꯗꯤ ꯐꯪꯗꯕ꯭ꯔꯣ ꯑꯣ ꯑꯗꯨꯗꯤ ꯑꯩꯗꯨ ꯂꯥꯛꯑꯒꯦ ꯑꯗꯨꯗꯨꯒ ꯄꯥꯎ ꯐꯥꯎꯅꯔꯁꯤ ꯀꯣ ꯑꯗꯨ ꯂꯥꯛꯄꯩꯗꯨꯗ ꯑꯩꯅ ꯐꯣꯟ ꯇꯧꯔꯛꯀꯦ ꯂꯝꯕꯤ ꯌꯧꯔꯛ ꯌꯧꯔꯛꯄꯗꯁꯨ ꯈꯪꯗꯕꯁꯨ ꯆꯦꯆꯦꯗ ꯍꯪꯉꯛꯀꯦ ꯆꯦꯆꯦꯅ ꯑꯗꯨꯝ ꯍꯥꯏꯕꯤꯔꯛꯑꯣ ꯑꯗꯨꯗꯤ ꯆꯦꯆꯦ ꯊꯝꯃꯒꯦ